ꯑꯩ ꯑꯇꯩꯒꯤꯗꯤ ꯈꯪꯗ꯭ꯔꯦ ꯑꯩ ꯏꯁꯥꯒꯤ ꯑꯣꯏꯅꯗꯤ ꯂꯥꯏꯔꯤꯛꯇ ꯆꯦꯗ ꯌꯦꯡꯉꯒ ꯄꯥꯕꯅ ꯍꯦꯟꯅ ꯅꯨꯡꯉꯥꯏꯖꯩ ꯑꯦꯂꯦꯛꯇ꯭ꯔꯣꯅꯤꯛ ꯕꯔꯖꯟ ꯑꯃꯗꯤ ꯀꯔꯤꯗ ꯑꯣꯗꯤꯑꯣ ꯚꯤꯗꯤꯑꯣꯗ ꯌꯦꯡꯕ ꯇꯥꯕꯁꯤꯅꯗꯤ ꯃꯤꯠꯇꯁꯨ ꯑꯃꯗꯤ ꯅꯥꯀꯣꯡꯗꯁꯨ ꯏꯐꯦꯛ ꯑꯣꯏ ꯑꯩꯉꯣꯟꯗ ꯑꯣꯏꯅꯗꯤ ꯑꯩꯅ ꯄꯥꯝꯖꯕꯗꯣ ꯑꯣꯏꯗꯤ ꯂꯥꯏꯔꯤꯛꯇ ꯌꯦꯡꯗꯨꯅ ꯄꯥꯕ ꯑꯗꯨꯒ ꯇꯉꯥꯏ ꯐꯗꯅ ꯑꯣꯖꯥꯅ ꯑꯣꯗꯤꯑꯣꯒꯨꯝꯕ ꯀꯩꯒꯨꯝꯕ ꯊꯥꯔꯛꯄꯗꯗꯤ ꯇꯥꯕ ꯑꯗꯨꯒꯨꯝꯕꯗꯨꯅ ꯑꯩ ꯏꯁꯥꯗ ꯄꯥꯝꯖꯩ ꯑꯗꯨꯒ ꯃꯤꯠꯀ ꯃꯤꯠꯀ ꯑꯥꯏ ꯀꯟꯇꯦꯛ ꯇꯧꯅꯔꯒ ꯑꯣꯖꯥꯅ ꯇꯥꯛꯂꯛꯄ ꯑꯗꯨꯁꯤꯡꯗꯣ ꯀꯩꯗꯧꯔꯒ ꯇꯥꯕꯕꯨꯗꯤ ꯍꯣꯏ ꯅꯨꯡꯉꯥꯏꯖꯩ ꯑꯗꯨ ꯅꯠꯇꯕꯗ ꯐꯣꯟꯒꯤ ꯏꯁꯀ꯭ꯔꯤꯟꯗ ꯌꯦꯡꯉꯒ ꯑꯃꯗꯤ ꯑꯦꯂꯦꯛꯇ꯭ꯔꯤꯅꯤꯛ ꯕꯔꯖꯟꯁꯤꯡ ꯌꯨꯖ ꯇꯧꯕꯗꯤ ꯑꯩ ꯀꯌꯥ ꯊꯣꯏꯗꯣꯛꯅ ꯄꯥꯝꯗꯦ ꯑꯩꯒꯤ ꯑꯣꯏꯕꯗꯗꯤ ꯑꯗꯨꯒ ꯆꯠꯅꯕꯤꯁꯤꯒꯤ ꯑꯍꯣꯡꯕ ꯑꯣꯏꯅ ꯑꯣꯗꯤꯑꯣꯗ ꯕꯔꯖꯟꯗ ꯃꯁꯤꯗ ꯗꯤꯄꯦꯟ ꯇꯧꯕꯁꯤꯁꯨ ꯑꯩꯅ ꯄꯥꯝꯖꯗꯦ ꯍꯥꯏꯗꯤ ꯑꯁꯤꯒꯨꯝꯕ ꯑꯃ ꯁꯤꯖꯤꯟꯅꯒꯦ ꯍꯥꯏ ꯇꯥꯔꯗꯤ ꯐꯣꯟꯒꯨꯝꯕ ꯌꯨꯖ ꯇꯧꯕ ꯃꯊꯧ ꯇꯥꯔꯛꯑꯦ ꯑꯗꯨꯅ ꯃꯁꯤ ꯑꯩꯒꯤ ꯑꯣꯏꯅꯗꯤ ꯄꯥꯝꯖꯗꯦ ꯂꯥꯏꯔꯤꯛꯇ ꯀꯩꯗ ꯇꯧꯕꯗꯤ ꯄꯥꯝꯖꯩ ꯑꯗꯨꯒ ꯑꯣꯖꯥꯒ ꯐꯦꯁ ꯇꯨ ꯐꯦꯁ ꯃꯤꯠꯀ ꯃꯤꯠꯀ ꯌꯦꯡꯉꯒ ꯑꯥꯏ ꯀꯣꯟꯇꯦꯛ ꯇꯧꯅꯗꯨꯅ ꯂꯥꯏꯔꯤꯛ ꯄꯥꯃꯤꯟꯅꯕ ꯑꯁꯤꯒꯨꯝꯕ ꯑꯁꯤꯅ ꯑꯩꯉꯣꯟꯗ ꯌꯥꯝꯅ ꯍꯦꯟꯅ ꯅꯨꯡꯉꯥꯏꯕ ꯌꯥꯝꯅ ꯄꯥꯝꯖꯕ ꯑꯗꯨꯒ ꯑꯐꯕ ꯑꯣꯏꯔꯛꯀꯅꯤ ꯍꯥꯏꯅꯁꯨ ꯈꯜꯂꯦ ꯑꯗꯨꯒ ꯃꯃꯥꯡ ꯃꯃꯥꯡꯗ ꯀꯣꯕꯤꯠ ꯅꯥꯏꯟꯇꯤꯟꯅ ꯃꯔꯝ ꯑꯣꯏꯔꯒ ꯀꯣꯕꯤꯠ ꯅꯥꯏꯟꯇꯤꯟꯒꯤ ꯄꯦꯟꯗꯦꯃꯤꯛꯅ ꯐꯣꯟꯗ ꯀꯩꯗ ꯌꯨꯖ ꯇꯧꯔꯒ ꯑꯣꯟꯂꯥꯏꯟ ꯀ꯭ꯂꯥꯁꯇ ꯀꯩꯗ ꯀ꯭ꯂꯥꯁ ꯇꯧꯈꯤꯕꯅ ꯃꯥꯡꯖꯕꯒꯤ ꯃꯌꯥꯝ ꯑꯃꯁꯨ ꯂꯩꯔꯦ ꯑꯗꯨꯗ ꯅꯠꯇꯕꯗ ꯃꯗꯨꯒꯤ ꯃꯇꯝꯗꯨꯗ ꯐꯣꯟ ꯄꯥꯏꯈꯤꯕ ꯀ꯭ꯂꯥꯁ ꯑꯩꯠꯇꯒꯤ ꯀꯩꯗꯒꯤ ꯑꯣꯟꯂꯥꯏꯟ ꯂꯣꯏꯅ ꯇꯧꯅꯔꯛꯄꯅꯤꯅ ꯐꯣꯟ ꯂꯩꯈꯤꯕꯁꯤꯡ ꯑꯗꯨꯒꯤ ꯑꯉꯥꯡꯁꯤꯡꯗꯣ ꯐꯣꯟꯗꯣ ꯑꯩꯠꯇꯒꯤ ꯅꯧꯔꯤꯕ ꯃꯇꯝꯗꯒꯤ ꯄꯥꯏꯔꯕꯅꯤꯅ ꯑꯃꯥꯡꯕ ꯀꯌꯥ ꯑꯃ ꯑꯣꯏ ꯃꯈꯣꯏꯗ ꯑꯩꯅ ꯎꯕ ꯃꯇꯝꯗ ꯑꯩꯈꯣꯏ ꯏꯁꯥꯗꯃꯛꯁꯨ ꯑꯩꯈꯣꯏꯅ ꯃꯇꯝꯗꯨꯗ ꯀ꯭ꯂꯥꯁ ꯑꯩꯠ ꯅꯥꯏꯟ ꯇꯦꯟꯗꯤ ꯅꯠꯇ꯭ꯔꯒꯁꯨ ꯑꯩꯈꯣꯏꯁꯨ ꯏꯁꯇꯨꯗꯦꯟ ꯑꯃ ꯑꯣꯏꯔꯤꯕꯅꯤꯅ ꯀꯣꯂꯦꯖ ꯑꯣꯏ ꯇꯥꯔꯒꯁꯨ ꯏꯁꯇꯨꯗꯦꯟ ꯍꯥꯏꯕꯗꯨꯃꯗꯤ ꯆꯤꯡꯕꯅ ꯐꯣꯟ ꯌꯨꯖ ꯇꯧꯕꯗ ꯃꯥꯡꯖꯕ ꯐꯣꯟꯗ ꯀꯩꯗꯧꯕꯗ ꯃꯥꯡꯖꯕꯒꯤ ꯀꯌꯥ ꯑꯃꯁꯨ ꯂꯩ ꯑꯗꯨꯅ ꯑꯩꯗꯤ ꯂꯥꯏꯔꯤꯛꯅ ꯑꯗꯨꯝ ꯅꯨꯡꯉꯥꯏ ꯑꯩꯒꯤ ꯋꯥꯈꯟꯗꯗꯤ ꯑꯗꯨꯒ ꯂꯥꯏꯔꯤꯛꯇ ꯑꯣꯖꯥꯒ ꯐꯦꯁ ꯇꯨ ꯐꯦꯁ ꯑꯥꯏ ꯀꯣꯟꯇꯦꯛ ꯇꯧꯅꯔꯒ ꯄꯥꯃꯤꯟꯅꯕ ꯃꯁꯤꯁꯤꯡꯁꯤꯗꯤ ꯄꯥꯝꯖꯩ ꯐꯣꯟꯅ ꯑꯣꯖꯥ ꯑꯣꯏꯔꯒ ꯐꯣꯟꯅ ꯀꯅꯥꯒꯨꯝꯕ ꯑꯩꯉꯣꯟ ꯑꯩꯗ ꯒꯥꯏꯠꯂꯥꯏꯟ ꯇꯧꯔꯒ ꯇꯧꯕ ꯑꯗꯒꯤ ꯁꯥꯎꯟꯒꯨꯝꯕ ꯔꯦꯀꯣꯔꯠꯇ ꯀꯩꯀꯥ ꯕꯔꯖꯟꯁꯤꯡꯅ ꯑꯩꯉꯣꯟꯗ ꯑꯩꯒꯤꯗꯤ ꯄꯥꯔꯐꯦꯛ ꯑꯣꯏꯖꯗꯦ ꯑꯩꯒꯤꯗꯤ ꯂꯥꯏꯔꯤꯛ ꯄꯥꯕ ꯂꯥꯏꯔꯤꯛꯁꯦ ꯂꯥꯏꯔꯤꯛꯁꯤꯗ ꯑꯣꯏꯅ ꯅꯩꯅꯃꯤꯟꯅꯕꯗꯨꯅ ꯑꯩꯉꯣꯟꯗꯗꯤ ꯄꯥꯔꯐꯦꯛ ꯑꯣꯏꯖꯩꯅ ꯈꯟꯖꯩ